ꯑꯪ ꯀꯔꯤ ꯍꯥꯏꯒꯦ ꯎꯝ ꯂꯥꯛꯅꯤꯡꯉꯤ ꯑꯗꯨ ꯀꯔꯤ ꯀꯔꯤ ꯁꯥꯟꯅꯕ ꯂꯩꯕꯔꯣ ꯀꯔꯤ ꯀꯔꯤ ꯒꯦꯝꯁ ꯂꯩꯕꯔꯣ ꯎꯝ ꯑꯗꯨ ꯃꯇꯝ ꯌꯦꯡꯂꯒ ꯃꯇꯝꯅ ꯐꯪꯉꯗꯤ ꯂꯥꯛꯀꯦ ꯑꯗꯨꯕꯨ ꯁꯥꯟꯅꯕ ꯍꯥ ꯑꯗꯨ ꯁꯥꯟꯅꯕꯗꯤ ꯍꯩꯇꯦ ꯑꯗꯨꯕꯨ ꯌꯦꯡꯕ ꯂꯥꯛꯅꯤꯡꯉꯤꯅꯦ ꯑꯗꯨ ꯂꯥꯛꯀꯦ ꯎꯝ ꯍꯣꯏ ꯍꯣꯏ ꯅꯨꯃꯤꯠ ꯀꯌꯥ ꯁꯥꯟꯅꯒꯗꯕꯅꯣ

ꯎꯝ ꯍꯣꯏ ꯍꯣꯏ ꯑꯗꯨ ꯃꯇꯝ ꯌꯦꯡꯉ ꯂꯥꯛꯁꯦ ꯑꯩꯈꯣꯏꯁꯨ ꯁꯥꯟꯅꯕ ꯃꯇꯝꯗ ꯍꯣꯏ ꯍꯣꯏ